ꯑꯥ ꯍꯜꯂꯣ ꯑꯥ ꯑꯥ ꯇꯥꯃꯣ ꯅꯣꯏ ꯁꯥꯏꯁꯤꯕꯨ ꯑꯩꯈꯣꯏꯁꯦ ꯂꯦꯛꯐꯝ ꯆꯥꯐꯝꯒꯨꯝꯕ ꯀꯩꯀꯩ ꯌꯦꯡꯐꯝ ꯈꯣꯠꯐꯝꯁꯦ ꯀꯥꯏ ꯀꯥꯏ ꯃꯐꯝꯗ ꯂꯩꯒꯦ ꯁꯤꯕꯨ ꯈꯔ ꯐꯖꯒꯗꯕ

ꯑꯥ ꯁꯤꯗꯒꯤꯅ ꯀꯌꯥꯝ ꯆꯠꯈꯤꯗꯧꯕ ꯑꯣꯏꯕ ꯑꯣ ꯑꯗꯨꯗꯤ ꯂꯩꯕꯒꯤꯅ ꯀꯃꯥꯏꯅ ꯇꯧꯕ ꯑꯗꯒꯤ ꯆꯥꯕ ꯊꯛꯄ ꯈꯣꯠꯄꯅ ꯀꯃꯥꯏ ꯀꯃꯥꯏꯅ ꯇꯧꯕ ꯍꯣ ꯑꯗꯨ ꯂꯩꯕꯅ ꯔꯨꯝꯁꯦ ꯔꯨꯝꯁꯦ ꯀꯃꯥꯏ ꯀꯃꯥꯏꯅ ꯇꯧꯒꯦꯕ ꯃꯤ ꯑꯃꯗ ꯀꯌꯥ ꯑꯣꯏꯔꯤꯕꯅꯣ ꯔꯨꯝ ꯑꯃꯗ ꯀꯌꯥ ꯑꯣꯏꯔꯤꯕꯅꯣ

ꯅꯣꯡꯃꯒꯤ ꯂꯩꯗꯣꯏꯅꯦ ꯑꯗꯨꯅꯦ ꯑꯩꯈꯣꯏꯁꯦ ꯐꯦꯃꯤꯂꯤꯁꯦ ꯑꯩꯈꯣꯏ ꯐꯦꯃꯤꯂꯤꯁꯦ ꯑꯩꯈꯣꯏ ꯃꯉꯥꯃꯨꯛ ꯂꯥꯛꯄꯅꯦꯕꯀꯣ ꯄꯤꯌꯥꯔ ꯄꯤꯌꯥꯔꯗ ꯑꯗꯣ ꯑꯩꯈꯣꯏ ꯃꯉꯥꯃꯨꯛꯁꯤꯒꯤ ꯑꯦꯔꯦꯟꯖ ꯇꯧꯕꯤꯕ ꯌꯥꯒꯗ꯭ꯔꯣ ꯃꯉꯥ ꯍꯥꯏꯗꯤ ꯐꯦꯃꯤꯂꯤ ꯃꯉꯥ ꯑꯥ ꯑꯣ ꯑꯗꯨꯗꯤ ꯕꯨꯛꯁꯤ ꯇꯧꯕꯤꯔꯣꯅꯦ ꯑꯗꯨꯒ ꯆꯥꯕ ꯊꯛꯄꯒꯤꯅ ꯀꯃꯥꯏ ꯇꯧꯕ ꯑꯩꯈꯣꯏ ꯍꯧꯖꯤꯛꯀꯤ ꯀꯩꯀꯩ ꯂꯟꯁ ꯈꯛꯇꯪ ꯄꯤꯕ꯭ꯔꯥ ꯑꯩꯈꯣꯏꯒꯤ ꯕ꯭ꯔꯦꯛꯐꯥꯁ ꯀꯩꯀ꯭ꯔꯥ ꯇꯧꯒꯗ꯭ꯔꯥ ꯀꯃꯥꯏ ꯀꯃꯥꯏꯅ ꯇꯧꯒꯅꯤ ꯎꯝ ꯑꯥ ꯑꯣ ꯀꯌꯥꯃꯨꯛꯇꯤ ꯌꯥꯅꯤ ꯍꯣꯏ ꯐꯔꯦ ꯐꯔꯦ ꯑꯗꯨ ꯌꯥꯔꯦ ꯑꯩꯈꯣꯏꯒꯤ ꯑꯗꯨ ꯕꯨꯛ ꯇꯧꯁꯤꯟꯕꯤꯔꯣ ꯌꯥꯔꯦ ꯑꯩꯈꯣꯏ ꯂꯩꯖꯔꯒꯦ ꯑꯗꯨꯗꯤ ꯀꯣ ꯑꯥ ꯌꯥꯔꯦ ꯌꯥꯔꯦ ꯑꯥ ꯑꯥ ꯊꯝꯖꯔꯦ ꯊꯝꯖꯔꯦ ꯑꯗꯨꯗꯤ ꯎꯝ